ꯕꯣꯂꯤꯋꯨꯠ ꯇꯣꯂꯤꯋꯨꯠꯅ ꯚꯥꯔꯠꯀꯤ ꯃꯐꯝ ꯈꯨꯗꯤꯡꯃꯛꯇ ꯐꯦꯁꯟꯒꯤ ꯑꯣꯏꯕ ꯐꯤꯖꯦꯠꯀꯤ ꯆꯠꯅꯕꯤꯗ ꯌꯥꯝꯅ ꯏꯊꯤꯜ ꯄꯤꯔꯦ ꯃꯔꯝꯗꯤ ꯑꯩꯈꯣꯏꯒꯤ ꯐꯤꯖꯦꯠ ꯆꯥꯛꯆꯥ ꯑꯗꯒꯤ ꯆꯠꯂꯤꯕ ꯃꯑꯣꯡ ꯃꯇꯧ ꯆꯥꯕ ꯊꯛꯄ ꯐꯤꯔꯣꯜ ꯁꯦꯠꯄ ꯑꯗꯒꯤ ꯆꯠꯅ ꯄꯊꯥꯞ ꯑꯩꯈꯣꯏꯒꯤ ꯁꯣꯁꯤꯌꯦꯂꯥꯏꯖꯦꯁꯟ ꯑꯣꯏꯕ ꯈꯣꯠꯄ ꯌꯥꯝꯅ ꯐꯦꯁꯟ ꯑꯃꯗ ꯂꯩꯍꯟꯈ꯭ꯔꯦ ꯑꯃꯁꯨꯡ ꯃꯁꯤ ꯏꯟꯗꯤꯌꯥꯇ ꯅꯠꯇꯅ ꯃꯁꯤ ꯄꯤꯛꯊ꯭ꯔꯤꯕꯤꯒꯤ ꯂꯝ ꯇꯣꯉꯥꯟ ꯇꯣꯉꯥꯟꯕ ꯃꯐꯝꯗ ꯍꯥꯏꯔꯤꯕ ꯕꯣꯂꯤꯋꯨꯠ ꯇꯣꯂꯤꯋꯨꯠ ꯑꯁꯤꯅ ꯌꯥꯝꯅ ꯏꯟꯐ꯭ꯂꯨꯌꯦꯟꯁ ꯑꯣꯏꯈ꯭ꯔꯦ ꯑꯃꯁꯨꯡ ꯃꯈꯣꯏꯒꯤ ꯐꯤꯖꯦꯠꯀꯤ ꯃꯑꯣꯡꯗ ꯑꯩꯅ ꯄꯥꯝꯖꯕ ꯐꯤꯂꯝ ꯀꯔꯦꯛꯇꯔ ꯈꯔ ꯑꯗꯨꯗꯤ ꯑꯩꯈꯣꯏꯅ ꯐꯤꯂꯝꯗ ꯋꯥꯟꯇꯦꯠ ꯇ꯭ꯔꯤꯄꯜ ꯑꯥꯔ ꯑꯗꯒꯤ ꯄꯊꯥꯟ ꯑꯗꯒꯤ ꯃꯥꯒꯤ ꯀꯔꯦꯛꯇꯔꯗ ꯁꯜꯃꯥꯟ ꯈꯥꯟ ꯑꯂꯨ ꯑꯥꯔꯖꯨꯟ ꯑꯗꯒꯤ ꯑꯥꯏꯁꯣꯔꯤꯌꯥ ꯁꯔꯨꯛ ꯈꯥꯟ ꯑꯃꯤꯔ ꯈꯥꯟ ꯍꯥꯏꯔꯤꯕ ꯀꯔꯦꯛꯇꯔꯁꯤꯡꯁꯤ ꯌꯥꯝꯅ ꯄꯥꯝꯖꯩ ꯃꯔꯝ ꯑꯁꯤꯅ ꯑꯩꯈꯣꯏꯒꯤ ꯕꯣꯂꯤꯋꯨꯠ ꯑꯃꯁꯨꯡ ꯇꯣꯂꯤꯋꯨꯠ ꯍꯥꯏꯔꯤꯕ ꯏꯁꯇꯦꯖ ꯍꯥꯏꯔꯤꯕ ꯃꯣꯏꯒꯤ ꯂꯩꯔꯤꯕ ꯂꯦꯚꯦꯜ ꯑꯁꯤ ꯌꯥꯝꯅ ꯍꯥꯏ ꯑꯣꯏꯕ ꯃꯔꯝꯅ ꯄꯤꯛꯊ꯭ꯔꯤꯕꯤꯒꯤ ꯑꯇꯣꯞꯄ ꯃꯐꯝꯗ ꯐꯤꯖꯦꯠ ꯆꯥꯛꯆꯥ ꯑꯩꯈꯣꯏꯒꯤ ꯀꯜꯆꯔ ꯑꯃ ꯑꯃꯗ ꯌꯥꯝꯅ ꯑꯍꯣꯡꯕ ꯎꯔꯦ